ꯍꯜꯂꯣ ꯃꯣꯔꯦꯒꯤ ꯃꯣꯔꯦꯗ ꯀꯧꯅꯥꯒꯤ ꯕꯦꯛꯇꯣ ꯍꯧꯖꯤꯛ ꯀꯌꯥ ꯄꯤꯔꯤꯃꯣ ꯑꯗꯣ ꯑꯩꯅꯗꯤ ꯄꯨꯟꯅ ꯂꯧꯒꯦꯅ ꯈꯜꯂꯦ ꯑꯗꯣ ꯄꯩꯁꯥꯗꯣ ꯈꯔꯗꯤ ꯇꯥꯔꯣ ꯑꯣ ꯍꯣꯏ ꯑꯗꯨꯖꯨ ꯂꯧꯔꯒꯦ ꯍꯧꯖꯤꯛ ꯃꯣꯔꯦꯒꯤ ꯑꯗꯨꯗꯤ ꯐꯔꯦ ꯊꯝꯃꯒꯦ